ꯑꯩꯒꯤ ꯁ꯭ꯀꯨꯂꯤꯡꯁꯦ ꯑꯩ ꯖꯦꯟ ꯃꯍꯥꯕꯤꯔ ꯁ꯭ꯀꯨꯜꯗ ꯇꯃꯛꯏ ꯑꯗꯒꯤ ꯀꯦꯊꯂꯤꯛ ꯑꯩꯆ ꯑꯥꯔ ꯗꯤ ꯅꯥꯎꯔꯦꯝ ꯕꯤꯔꯍꯔꯤ ꯀꯣꯂꯦꯠꯁ ꯑꯩ ꯇꯝꯖꯔꯛꯏ ꯑꯗꯨꯒ ꯑꯗꯨ ꯂꯣꯏꯔꯕ ꯃꯇꯨꯡꯗ ꯑꯩ ꯌꯥꯝ ꯉꯟꯅ ꯊꯕꯛ ꯇꯧꯕ ꯍꯧꯔꯛꯈꯤ ꯑꯍꯥꯟꯕꯗ ꯑꯩ ꯅ꯭ꯌꯨꯇ꯭ꯔꯤꯁꯟ ꯄ꯭ꯂꯥꯅꯦꯠ ꯍꯥꯏꯅ ꯗꯥꯏꯠ ꯌꯣꯟꯕ ꯕꯣꯗꯤꯒꯤ ꯖꯤꯝꯒꯤ ꯀꯩ ꯗꯥꯏꯠ ꯁꯄ꯭ꯂꯥꯏ ꯇꯧꯕꯒꯤ ꯑꯃꯗ ꯑꯩ ꯏꯟꯕꯦꯟꯇꯔꯤ ꯃꯦꯅꯦꯖꯃꯦꯟ ꯑꯦꯟ ꯁꯦꯜꯁꯇ ꯂꯩꯖꯔꯝꯃꯤ ꯑꯗꯨ ꯂꯣꯏꯔꯒ ꯂꯝꯐꯦꯟ ꯂꯝꯐꯦꯜ ꯐꯥꯔꯃꯥꯁꯤ ꯗ꯭ꯔꯛ ꯁ꯭ꯇꯣꯔ ꯍꯥꯏꯇꯥꯔꯦ ꯍꯣꯜꯁꯦꯜꯗ ꯏꯟꯕꯦꯟꯇꯔꯤ ꯃꯅꯦꯖꯃꯦꯟ ꯑꯗꯩ ꯁꯦꯜꯁ ꯇꯧꯖꯔꯛꯏ ꯑꯗꯨ ꯂꯣꯏꯔꯒ ꯖꯤꯝ ꯏꯕꯣꯛꯇꯁꯨ ꯂꯩꯖꯔꯝꯃꯦ ꯑꯗꯒꯤ ꯏꯁꯇꯔꯟ ꯃꯣꯇꯣꯔꯗ ꯒ꯭ꯔꯐꯤꯛ ꯗꯤꯖꯥꯏꯅꯔ ꯑꯣꯏꯅ ꯂꯩꯖꯩ ꯍꯧꯖꯤꯛ ꯍꯧꯖꯤꯛ ꯔꯣꯌꯦꯜꯔꯦꯛꯁ ꯍꯥꯏꯅ ꯁꯉꯥꯏꯄ꯭ꯔꯧꯗ ꯑꯩ ꯍꯨꯏꯒꯤ ꯃꯆꯤꯟꯖꯥꯛ ꯀꯩꯀꯥ ꯇꯧꯕ ꯁꯝ ꯕꯤꯖꯤꯅꯦꯁ ꯈꯔ ꯇꯧꯖꯔꯤ ꯍꯥꯏꯇꯥꯔꯦ